ꯃꯁꯤ ꯂꯤꯛꯂꯥ ꯔꯦꯁꯇꯨꯔꯦꯟ ꯑꯣꯏꯕꯤꯔꯕ꯭ꯔꯣ ꯑꯩꯅ ꯉꯁꯥꯏ ꯃꯣꯃꯣ ꯑꯣꯔꯗꯔ ꯇꯧꯖꯈꯤꯕꯗꯨ ꯆꯤꯛꯀꯟ ꯑꯣꯏꯅ ꯊꯤꯟꯖꯟꯕꯤꯔꯛꯑꯦ ꯌꯥꯔꯒꯗꯤ ꯑꯩꯅ ꯇꯧꯖꯈꯤꯕ ꯃꯣꯃꯣ ꯑꯣꯔꯗꯔꯗꯣ ꯑꯣꯏꯅ ꯆꯨꯝꯅ ꯊꯤꯟꯕꯤꯔꯛꯑꯣ ꯁꯨꯃꯥꯏꯅ ꯃꯇꯨꯡ ꯃꯅꯥꯎ ꯂꯥꯟꯗꯅꯕ ꯍꯣꯠꯅꯕꯤꯎ